ꯍꯜꯂꯣ ꯍꯥꯎ ꯍꯩꯃꯥ ꯅꯈꯣꯟ ꯅꯍꯥꯟꯈꯩ ꯇꯥꯗ ꯌꯥꯝ ꯀꯨꯏꯔꯦ ꯀꯔꯤ ꯅꯨꯃꯤꯠꯇ ꯂꯥꯛꯇꯣꯏꯅꯣ ꯊ꯭ꯔꯁꯗꯦ ꯁꯪꯅꯤꯌꯦ ꯑꯩꯗꯤ ꯑꯗꯨꯝ ꯁꯪꯉ ꯂꯩ ꯅꯣꯏꯅ ꯂꯥꯛꯇꯦ ꯍꯥꯏꯕꯩꯗ ꯑꯩꯗꯤ ꯂꯥꯛꯎꯈꯛꯇꯅꯤ ꯄꯨꯕꯤꯒꯦ ꯂꯥꯛꯑꯣ ꯅꯪ ꯆꯠꯅꯤꯡꯕ ꯃꯐꯝ ꯈꯨꯗꯤꯡ ꯄꯨꯕꯤꯒꯦ ꯑꯩꯈꯣꯏ ꯀꯛꯆꯤꯡꯒꯤ ꯑꯩꯈꯣꯏ ꯀꯛꯆꯤꯡ ꯎꯌꯣꯛ ꯆꯤꯡ ꯅꯍꯥꯜꯋꯥꯏꯗꯤ ꯐꯖꯅ ꯀꯩꯅꯣ ꯇꯧꯔꯝꯗꯕꯗꯣ ꯍꯧꯖꯤꯛꯇꯤ ꯌꯥꯝ ꯐꯖꯅ ꯁꯥꯔꯦ ꯆꯤꯡꯒꯤ ꯃꯊꯛꯇꯣ ꯆꯤꯡꯒꯤ ꯈ꯭ꯋꯥꯏ ꯃꯊꯛꯇꯣ ꯑꯗꯩꯗꯁꯨ ꯁꯝꯕꯨꯕꯤꯁꯨ ꯁꯥꯔ ꯁꯝꯕꯨꯕꯤꯒꯤ ꯃꯨꯔꯇꯤꯒ ꯁꯥꯔꯒ ꯑꯗꯒꯤ ꯃꯍꯥꯗꯦꯕꯒꯤ ꯃꯌꯥꯝ ꯂꯩꯈ꯭ꯔꯦ ꯃꯊꯛꯇꯨꯗ ꯑꯗꯒꯤ ꯑꯉꯥꯡꯒꯤ ꯁꯥꯟꯅꯕꯝ ꯑꯗꯩꯗꯤ ꯍꯣꯇꯦꯜ ꯌꯥꯝ ꯐꯝꯃꯒ ꯏꯕꯥꯟꯅꯤ ꯏꯕꯥꯟꯅꯤꯒꯤ ꯐꯝꯃꯒ ꯐꯖꯅ ꯆꯥꯊꯔꯁꯨ ꯌꯥꯔꯅꯤ ꯁꯥꯟꯅꯕꯁꯨ ꯌꯥꯔꯅꯤ ꯌꯥꯝ ꯂꯩꯈ꯭ꯔꯦ ꯑꯪ ꯆꯥꯊꯔꯨꯔꯁꯤ ꯑꯇꯣꯞꯄꯁꯨ ꯃꯌꯥꯝ ꯂꯩ ꯏꯀꯣ ꯄꯥꯛ ꯏꯀꯣ ꯄꯥꯛ ꯍꯥꯏꯗ꯭ꯔꯁꯨꯅꯦ ꯑꯩꯈꯣꯏ ꯒꯥꯔꯗꯦꯟꯒꯨꯃꯥꯏꯅ ꯎ ꯃꯌꯥꯝ ꯊꯥꯗꯣꯏꯅꯦꯕ ꯑꯗꯨꯒ ꯃꯣꯏ ꯑꯥ ꯃꯊꯛ ꯆꯤꯡ ꯀꯥꯕꯝ ꯑꯃꯁꯨ ꯂꯩꯌꯦꯕ ꯆꯤꯡ ꯀꯥꯕꯁꯤ ꯁꯤꯗꯩꯁꯤꯗ ꯑꯗꯨꯝ ꯈꯔ ꯋꯥꯡꯉꯦ ꯑꯗꯨ ꯃꯊꯛꯁꯤꯗ ꯑꯩꯈꯣꯏ ꯀꯥꯈꯠꯂꯀꯥꯟꯗꯁꯨ ꯑꯩꯈꯣꯏꯁꯨ ꯋꯥꯔꯝꯅꯤꯅ ꯄꯣꯊꯥꯅꯉꯥꯏ ꯁꯪ ꯃꯆꯥ ꯑꯃ ꯁꯥꯔꯒꯀꯣ ꯌꯥꯝ ꯐꯖꯅ ꯁꯦꯝꯃꯒ ꯊꯝꯃꯦ ꯑꯗꯨꯒ ꯂꯝꯈꯥꯏ ꯑꯩꯈꯣꯏ ꯀꯛꯆꯤꯡ ꯂꯝꯈꯥꯏꯗꯣ ꯑꯗꯨꯗꯒꯤ ꯈꯤꯇꯪ ꯆꯪꯖꯤꯜꯂꯒ ꯄꯨꯈ꯭ꯔꯤ ꯑꯃꯁꯨ ꯂꯩꯌꯦꯕ ꯄꯨꯈ꯭ꯔꯤꯁꯤꯗꯁꯨ ꯉꯥ ꯌꯣꯛꯑꯦ ꯑꯗꯨꯒ ꯉꯥꯁꯤ ꯃꯌꯥꯝ ꯌꯣꯛꯑ ꯑꯩꯈꯣꯏ ꯀꯕꯣꯛꯀ ꯊꯥꯔꯀꯥꯟꯗ ꯑꯃ ꯌꯥꯝ ꯀꯩꯅꯣ ꯇꯧꯕꯗꯣ ꯑꯗꯨꯃꯥꯏꯅ ꯉꯥꯡ ꯇꯧꯋꯦ ꯑꯥ ꯑꯥ ꯆꯥꯔꯒ ꯑꯥ ꯌꯥꯝ ꯇꯧꯕꯗꯨ ꯇꯧꯋꯦ ꯑꯗꯨꯏꯗꯨꯒ ꯃꯣꯏ ꯍꯥꯏꯗꯤ ꯀꯕꯣꯛꯇꯨꯁꯨ ꯑꯗꯨꯝ ꯃꯣꯏ ꯃꯐꯝꯗꯨꯗ ꯑꯗꯨꯝ ꯌꯣꯟꯖꯩꯌꯦꯕ ꯑꯁ ꯂꯥꯛꯑꯣ ꯂꯥꯛꯇꯦ ꯍꯥꯏꯔꯤꯅꯦ ꯅꯪ ꯀꯔꯝꯀꯥꯟ ꯑꯩ ꯁꯟꯗꯦꯒꯤ ꯆꯥꯁꯦ ꯆꯥꯁꯨꯕꯤꯁꯨ ꯆꯥꯁꯦ ꯑꯥ ꯂꯣꯏ ꯆꯥꯁꯤ ꯅꯪ ꯁꯟꯗꯦꯒꯤ ꯄꯨꯡ ꯀꯌꯥꯗ ꯂꯥꯛꯇꯣꯏꯅꯣ ꯑꯦ ꯌꯥꯏꯅꯦ ꯂꯥꯛꯇꯕꯩ ꯅꯣꯏꯅ ꯅꯣꯏꯅ ꯂꯥꯛꯆꯗꯕꯩꯅꯦ ꯑꯩꯗꯤ ꯄꯨꯡ ꯇꯔꯦꯠ ꯄꯨꯡ ꯇꯔꯦꯠꯇꯨ ꯊꯦꯡꯃꯟꯗ꯭ꯔꯣ ꯊꯦꯡꯃꯟꯗ꯭ꯔꯣ ꯑꯩꯗꯤ ꯉꯜꯂꯤꯃꯩ ꯌꯥꯏꯌꯦ ꯑꯩꯗꯤ ꯉꯜꯂꯤꯃꯩ ꯌꯥꯏꯌꯦ ꯑꯩꯈꯣꯏꯗ ꯆꯥꯛ ꯍꯥꯞꯄꯝꯃꯒꯦ ꯍꯣꯏ ꯂꯥꯛꯑꯣ ꯊꯣꯡꯉꯝꯒꯦ ꯊꯣꯡꯉꯝꯒꯦ ꯀꯔꯤ ꯑꯦꯟꯁꯥꯡ ꯆꯥꯅꯤꯡꯕꯅꯣ ꯁꯣꯏꯕꯨꯝ ꯏꯔꯣꯟꯂꯝꯃꯒꯦ ꯍꯣꯏ ꯌꯦꯟ ꯑꯃ ꯉꯧꯔꯝꯃꯒꯦ ꯑꯗꯨꯒ ꯍꯥꯎꯅ ꯑꯣꯏꯅ ꯆꯥꯔꯁꯦ ꯅꯩꯊꯔꯁꯦ ꯅꯨꯡꯉꯥꯏꯃꯤꯟꯅꯔꯁꯦ ꯅꯁꯛꯇꯨꯁꯨ ꯐꯖꯔꯝꯃꯅꯤ ꯎꯗꯕꯁꯨ ꯀꯨꯏꯔꯦ ꯀꯩꯗꯧꯕꯩ ꯅꯪ ꯍꯥꯟꯅ ꯐꯨꯔꯤ ꯊꯨꯡꯕꯁꯨ ꯀꯃꯥꯏꯅ ꯇꯧꯔ ꯑꯃꯨꯛ ꯍꯦꯟꯒꯠꯂꯝꯃꯤꯅꯣ ꯍꯣꯏ ꯅꯩꯔꯁꯦ ꯍꯌꯦꯡ ꯅꯪ ꯍꯣꯏ ꯍꯣꯏ ꯑꯗꯨ ꯅꯪ ꯍꯌꯦꯡ ꯅꯪ ꯍꯌꯦꯡ ꯌꯧꯔꯛꯀꯥꯟꯗꯨ ꯑꯩꯉꯣꯟꯗꯁꯨ ꯀꯣꯜ ꯑꯗꯨꯝ ꯇꯧꯔꯛꯑꯣ ꯑꯗꯨꯒ ꯑꯩꯁꯨ ꯑꯩꯅ ꯍꯥꯜꯂꯗꯤ ꯑꯩꯅ ꯉꯥꯏꯔꯝꯃꯒꯦ ꯑꯗꯨꯒ ꯅꯪꯅ ꯌꯧꯔꯛꯄꯅ ꯍꯥꯜꯂꯗꯤ ꯅꯪ ꯀꯣꯜ ꯑꯩꯉꯣꯟꯗ ꯇꯧꯔꯛꯑꯣ ꯑꯗꯨꯏꯗꯨꯒ ꯑꯩ ꯐꯠ ꯂꯥꯛꯀꯦ ꯍꯣꯏ ꯍꯣꯏ ꯂꯩꯔꯝꯃꯒꯦ ꯂꯩꯔꯝꯃꯒꯦ ꯍꯣꯏ ꯑꯗꯨꯗꯤ ꯊꯝꯃꯒꯦꯗ ꯍꯌꯦꯡ ꯂꯥꯛꯑꯀꯥꯟꯗ ꯀꯥꯎꯗꯅ ꯍꯥꯏꯔꯛꯎꯀꯣ ꯉꯟꯇꯥ ꯍꯥꯏꯔꯛꯀꯗꯧ ꯉꯟꯇꯥꯅꯁꯨ ꯂꯥꯛꯇꯧ ꯑꯩꯈꯣꯏꯗꯁꯨ ꯆꯥꯛ ꯆꯥꯗꯧ ꯎꯝ ꯑꯥ ꯑꯥ ꯑꯥ